ꯑꯩꯅ ꯁꯤꯖꯤꯟꯅꯕ ꯑꯦꯞꯁꯤꯡꯁꯦ ꯑꯌꯥꯝꯕ ꯑꯗꯨꯝ ꯐꯣꯟꯗ ꯃꯌꯥꯝꯅ ꯀꯃꯟ ꯑꯣꯏꯅ ꯌꯥꯎꯅꯕ ꯑꯦꯞꯁ ꯍꯥꯏꯗꯤ ꯌꯨꯇ꯭ꯌꯨꯕ ꯂꯩꯔꯦ ꯐꯦꯁꯕꯨꯛ ꯂꯩꯔꯦ ꯋꯥꯆꯦꯞ ꯂꯩꯔꯦ ꯑꯗꯨꯒ ꯆꯦꯇꯤꯡꯒꯤ ꯆꯦꯇꯤꯡꯒꯤ ꯑꯦꯞꯇ ꯋꯥꯆꯦꯞꯀꯨꯝꯕ ꯑꯗꯩ ꯏꯟꯁꯇꯥꯒꯨꯝꯕꯁꯨ ꯂꯩꯔꯦ ꯑꯗꯨꯃꯥꯏꯅ ꯑꯗꯨꯝ ꯁꯤꯖꯤꯟꯅꯩ ꯑꯗꯨꯒ ꯌꯨꯇ꯭ꯌꯨꯕꯀꯨꯝꯕꯁꯦ ꯁꯤꯖꯤꯟꯅꯕꯁꯤꯅ ꯀꯩꯗꯧꯋꯦ ꯍꯥꯏꯀꯥꯟꯗ ꯑꯩꯈꯣꯏꯒꯤ ꯑꯗꯨꯝ ꯑꯦꯟꯇꯔꯇꯦꯟꯃꯦꯟꯁꯨ ꯌꯥꯎꯋꯦ ꯅ꯭ꯋꯨꯁꯁꯨ ꯌꯥꯎꯋꯦ ꯑꯗꯨꯒ ꯉꯥꯏꯍꯥꯛꯀꯤ ꯑꯗꯨꯝ ꯍꯥꯏꯗꯤ ꯑꯦꯟꯇꯔꯇꯦꯟꯃꯦꯟ ꯍꯥꯏꯕꯁꯤꯀꯣ ꯑꯗꯨꯃꯥꯏꯅ ꯌꯥꯎꯋꯦ ꯑꯗꯨꯒ ꯀꯥꯟꯅ ꯀꯥꯟꯅꯕ ꯑꯩꯈꯣꯏꯅ ꯈꯪꯕ ꯉꯝꯗꯕ ꯍꯥꯏꯗꯤ ꯀꯅꯥꯒꯨꯝꯕ ꯑꯃ ꯑꯗꯨꯝ ꯃꯥꯒꯤ ꯑꯋꯥꯕ ꯑꯣꯏꯔꯣ ꯅꯨꯡꯉꯥꯏꯕꯒꯤ ꯑꯣꯏꯔꯣ ꯑꯗꯨꯒꯨꯝꯕ ꯑꯗꯒꯤꯗꯤ ꯏꯁꯄꯣꯔꯠꯁꯀꯤ ꯂꯥꯏꯟꯗ ꯐꯥꯎꯕ ꯑꯣꯏꯔꯣ ꯑꯦꯅꯤ ꯑꯗꯨꯗꯨꯒ ꯃꯥꯒꯤ ꯑꯥꯔꯠꯁ ꯑꯦꯟ ꯀꯜꯆꯔꯒꯤꯗ ꯐꯥꯎꯕ ꯑꯣꯏꯔꯣ ꯑꯗꯨꯒꯨꯝꯕꯁꯨ ꯆꯦꯅꯦꯜꯁꯤꯡꯗꯨꯗ ꯃꯥꯏ ꯃꯥꯒꯤ ꯌꯨꯇ꯭ꯌꯨꯕꯔꯁꯤꯡꯅ ꯊꯥꯒꯠꯂꯛꯄꯁꯤꯡꯗ ꯑꯩꯈꯣꯏꯅ ꯈꯪꯕꯁꯨ ꯃꯌꯥꯝ ꯌꯥꯎꯋꯦ ꯃꯤꯒꯤ ꯄꯨꯟꯁꯤ ꯋꯥꯔꯤ ꯈꯪꯉꯝꯗꯕ ꯑꯗꯨꯃꯥꯏꯅ ꯀꯥꯟꯅꯕ ꯃꯌꯥꯝ ꯌꯥꯎꯋꯦ ꯑꯗꯨꯒ ꯐꯦꯁꯕꯨꯛꯇꯁꯨ ꯍꯥꯏꯗꯤ ꯃꯇꯝ ꯃꯇꯝꯒꯤ ꯑꯣꯏꯕ ꯑꯞꯇꯨꯗꯦꯠ ꯃꯌꯥꯝ ꯑꯃ ꯑꯩꯈꯣꯏꯗ ꯄꯥꯎ ꯃꯌꯥꯝ ꯑꯃ ꯄꯤ ꯑꯗꯨꯗꯨꯒ ꯋꯥꯆꯞꯁꯤꯗꯅ ꯑꯌꯥꯝꯕꯅ ꯑꯩꯈꯣꯏꯒꯤ ꯄꯥꯔꯁꯅꯦꯜꯒꯤ ꯑꯣꯏꯕ ꯍꯥꯏ ꯇꯥꯔꯦꯅꯦ ꯁꯤꯒꯨꯝꯕꯗ ꯍꯦꯟꯅ ꯅꯛꯅꯔꯒ ꯏꯁꯇꯥꯒꯨꯝꯕꯁꯤꯗꯅ ꯑꯁꯤꯗ ꯑꯗꯨꯝ ꯅꯛꯅꯔꯒ ꯍꯥꯏꯗꯤ ꯁꯨꯃꯥꯏꯅ ꯀꯥꯟꯅꯕ ꯆꯦꯇꯤꯡꯒꯤ ꯀꯩꯅꯣꯗꯣ ꯑꯗꯨꯝ ꯄꯤ ꯍꯥꯏ ꯇꯥꯔꯦ ꯌꯥꯝ ꯅꯨꯡꯉꯥꯏ ꯑꯦꯞꯁꯤꯡꯁꯤꯅ